ꯐꯣꯇꯣꯒ꯭ꯔꯥꯐꯤ ꯍꯥꯏꯕ ꯄ꯭ꯔꯣꯐꯦꯁꯟ ꯑꯁꯤ ꯆꯠꯄ ꯃꯇꯝꯗ ꯁꯦꯟꯗꯥꯟ ꯂꯝꯕꯤ ꯑꯃꯁꯨ ꯑꯣꯏꯕ ꯌꯥꯏ ꯃꯁꯤꯅ ꯂꯨꯍꯣꯡ ꯈꯣꯡꯗꯣꯡꯕꯒꯤ ꯐꯣꯇꯣ ꯀꯥꯞꯄꯗ ꯄꯩꯁꯥ ꯄꯩꯁꯥ ꯃꯌꯥꯝ ꯐꯪꯉꯤ ꯑꯗꯨꯒ ꯃꯦꯃꯣꯔꯤ ꯑꯃꯁꯨ ꯀꯦꯞꯆꯔ ꯇꯧꯍꯧꯔꯤꯅꯤ ꯐꯣꯇꯣꯒ꯭ꯔꯥꯐꯤ ꯍꯥꯏꯕ ꯁꯤꯟꯐꯝ ꯑꯁꯤꯅ ꯃꯁꯥꯒꯤ ꯑꯃꯁꯨꯡ ꯃꯌꯥꯝꯒꯤ ꯃꯦꯃꯣꯔꯤ ꯑꯃ ꯁꯥꯒꯠꯄꯗ ꯃꯥꯅ ꯃꯇꯦꯡ ꯑꯣꯏꯗꯣꯏꯅꯤ